ꯍꯂꯣ ꯍꯥꯎ ꯑꯣ ꯈꯪꯉꯦ ꯈꯪꯉꯦ ꯅꯤꯡꯁꯤꯡꯏꯌꯦ ꯎꯝ

ꯑꯣ ꯑꯗꯨ ꯁꯪꯉꯥꯏ ꯊꯣꯛꯄ ꯍꯥꯏꯔꯤꯁꯤ ꯈꯪꯉꯕ꯭ꯔ ꯍꯥꯏꯕꯗꯤ ꯑꯌꯨꯛꯇꯒ ꯑꯣꯛ ꯊꯣꯛꯄꯥꯒ ꯑꯗꯨꯗꯩꯗꯤ ꯅꯨꯡꯊꯤꯜꯗ ꯊꯣꯛꯄ ꯑꯗꯨꯃꯥꯏꯅ ꯍꯥꯏꯕꯗꯤ ꯑꯩꯈꯣꯏꯅꯅꯦ ꯈꯪꯉꯕ꯭ꯔꯥ ꯌꯦꯡꯉꯨ ꯆꯠꯂꯨꯕ ꯃꯇꯝꯁꯤꯗꯅꯦ ꯊꯣꯛꯑꯝꯕꯁꯨ ꯌꯥꯎꯏ ꯊꯣꯛꯑꯝꯗꯕꯁꯨ ꯌꯥꯎꯏꯕ ꯑꯗꯨꯅ ꯀꯩꯅꯣ ꯅꯪꯗꯣ ꯅꯣꯡ ꯅꯤꯅꯤꯗꯤ ꯑꯩꯈꯣꯏꯗ ꯂꯩꯁꯤ ꯂꯥꯛꯑꯣꯗꯅ ꯍꯣꯏ ꯑꯗꯨꯅꯦ ꯑꯩꯈꯣꯏ ꯌꯨꯝꯗ ꯂꯩꯔꯒ ꯌꯦꯟꯒ ꯊꯣꯡꯗꯅ ꯑꯗꯨꯗꯩꯗꯤ ꯆꯥꯅ ꯊꯛꯅꯕꯒ ꯃꯌꯥꯝ ꯄꯨꯔꯒ ꯆꯠꯂꯒ ꯌꯦꯡꯉꯨꯔꯁꯨ ꯌꯥꯏꯗꯅ ꯑꯗꯨꯗꯩ ꯌꯦꯡꯕ ꯍꯥꯏꯔꯤꯁꯤꯀꯣ ꯕꯥꯏꯅꯣꯀꯨꯂ꯭ꯔꯗ ꯇꯧꯔꯒ ꯌꯦꯡꯗꯣꯏꯅꯦꯕ ꯑꯗꯣ ꯕꯥꯏꯅꯣꯀꯨꯂ꯭ꯔꯒ ꯁꯦꯟꯅꯔꯤꯕ ꯃꯤꯗꯨꯁꯨ ꯑꯩꯈꯣꯏ ꯗꯗꯥ ꯑꯃꯅꯦꯕ ꯑꯗꯨꯅꯕ ꯑꯁ ꯅꯪ ꯂꯥꯛꯇ ꯂꯥꯛꯑꯣ ꯈꯪꯉꯕ꯭꯭ꯔꯥ ꯑꯗꯨꯒꯅꯦ ꯍꯥꯏꯗꯤ ꯍꯤꯌꯥꯡ ꯇꯣꯡꯉꯒꯅꯦ ꯈꯪꯉꯕ꯭ꯔꯥ ꯃꯅꯨꯡꯗꯨ ꯆꯪꯉꯁꯨ ꯌꯥꯏꯕꯀꯣ ꯑꯩꯈꯣꯏꯅ ꯑꯗꯣ ꯍꯧꯖꯤꯛꯄꯨꯗꯤꯅꯦ ꯈꯪꯉꯕ꯭ꯔ ꯏꯁꯤꯡꯁꯦ ꯈꯔ ꯀꯪꯗꯕꯒꯤꯅꯦ ꯍꯤ ꯇꯣꯡꯕꯗꯣ ꯌꯥꯗꯅꯕꯨꯗꯤ ꯂꯩꯌꯦꯕꯀꯣ ꯑꯗꯣ ꯏꯁꯤꯡꯁꯦ ꯍꯥꯏꯗꯤ ꯅꯪ ꯅꯣꯡꯃꯇꯗ ꯂꯥꯛꯑ ꯀꯥꯟꯗꯗꯤ ꯏꯁꯤꯡꯗꯣ ꯑꯩꯈꯣꯏ ꯀꯨꯝꯗꯕ ꯅꯨꯃꯤꯠ ꯇꯥꯔꯝꯃꯗꯤ ꯌꯦꯡꯕꯗꯣ ꯐꯪꯗꯦꯗꯅ ꯑꯗꯨꯅꯅꯦ ꯅꯣꯡ ꯅꯤꯅꯤ ꯂꯩꯁꯤ ꯂꯥꯛꯑꯣ ꯑꯗꯨꯑꯣꯏꯗꯤ ꯍꯥꯏꯗꯤ ꯑꯩꯈꯣꯏꯗꯒꯤꯗꯤ ꯅꯛꯄꯅꯤꯅꯅꯦ ꯈꯪꯉꯕ꯭ꯔ ꯉꯥꯏꯍꯥꯛꯇꯪ ꯑꯣꯏꯔꯁꯨ ꯁꯠꯁꯠ ꯆꯠꯂꯨꯔꯒ ꯏꯁꯤꯡꯗꯣ ꯀꯃꯥꯏꯅ ꯇꯧꯏ ꯈꯣꯠꯂꯤ ꯇꯧꯔꯒ ꯌꯦꯡꯉꯒ ꯍꯤ ꯇꯣꯡꯉꯒ ꯑꯥ ꯃꯅꯨꯡ ꯅꯣꯡꯃꯩ ꯆꯪꯉꯨꯔꯁꯨ ꯌꯥꯏꯗꯅ ꯑꯗꯨꯗꯩ ꯅꯨꯡꯗꯥꯡ ꯋꯥꯏꯔꯝꯒꯁꯤꯅꯅꯦ ꯌꯥꯝ ꯐꯖꯩꯑꯕ ꯍꯥꯏꯗꯤ ꯋꯥꯍꯣꯡꯒꯗꯣ ꯈꯪꯉꯕ꯭ꯔꯥ ꯅꯨꯡꯗꯥꯡꯋꯥꯏꯔꯝ ꯃꯇꯝꯁꯤꯗ ꯊꯣꯛꯂꯛꯑꯦꯕꯀꯣ ꯅꯨꯃꯤꯠ ꯆꯪꯉꯝꯗꯥꯏꯒꯤ ꯃꯇꯝꯗꯣ ꯑꯗꯨꯗ ꯑꯗꯨꯅ ꯑ꯭ꯁ ꯂꯥꯛꯇ ꯂꯥꯛꯑꯣ ꯈꯪꯉꯕ꯭꯭ꯔꯥ ꯃꯌꯥꯝ ꯌꯦꯡꯍꯟꯕꯤꯒꯦ ꯍꯣꯏ ꯍꯣꯏ ꯐꯪꯅꯤ ꯐꯪꯅꯤ ꯇꯤꯀꯦꯠꯀꯤ ꯀꯥꯎꯟꯇ꯭꯭ꯔꯗꯒ ꯂꯩꯔꯤꯗꯨꯁꯨꯅꯦ ꯈꯪꯉꯕ꯭ꯔꯥ ꯑꯩꯈꯣꯏ ꯂꯩꯀꯥꯏꯒꯤ ꯀꯀꯥ ꯑꯃꯥꯅꯦꯕ ꯑꯗꯨꯅ ꯃꯉꯣꯟꯗ ꯑꯗꯨꯝ ꯍꯥꯟꯅ ꯍꯥꯏꯒꯈ꯭ꯔꯁꯨ ꯌꯥꯅꯤ ꯑꯗꯨꯝ ꯑꯗꯨꯒꯤ ꯌꯥꯅꯤ ꯀꯔꯤꯝ ꯈꯜꯂꯨꯅꯨ ꯅꯣꯏ ꯍꯥꯟꯅ ꯂꯥꯛꯇ ꯂꯥꯛꯑꯣ